ꯑꯩꯈꯣꯏ ꯀꯛꯆꯤꯡ ꯖꯤꯂꯥꯒꯤ ꯑꯣꯏꯅꯗꯤ ꯑꯩꯈꯣꯏꯒꯤ ꯂꯩꯉꯥꯛꯂꯣꯟꯁꯤ ꯀꯔꯤꯅꯣ ꯍꯥꯏꯕ ꯈꯪꯗ꯭ꯔꯦ ꯍꯦꯛ ꯚꯣꯠ ꯀꯥꯈꯤꯕꯗꯩꯗꯤ ꯃꯁꯛꯁꯨ ꯎꯈꯤꯗ꯭ꯔꯦ ꯀꯔꯤꯁꯨ ꯇꯧꯈꯤꯗ꯭ꯔꯦ ꯑꯗꯨꯕꯨ ꯈꯔꯗꯤ ꯇꯧꯋꯤ ꯃꯥꯒꯤ ꯋꯥꯔꯀꯔꯉꯩꯅ ꯈꯔꯗꯤ ꯇꯧꯋꯤ ꯂꯝꯕꯤ ꯁꯦꯝꯕ ꯈꯣꯠꯄ ꯀꯩꯗꯧꯕ ꯀꯩꯗꯧꯕ ꯈꯔꯗꯤ ꯇꯧꯋꯤ ꯑꯗꯨꯕꯨ ꯑꯁꯨꯛ ꯋꯥꯅꯔꯕ ꯂꯩꯕꯥꯛꯀꯤ ꯏꯔꯥꯡꯁꯤꯗ ꯇꯨꯃꯤꯟꯅ ꯃꯥꯡꯉꯦ ꯑꯗꯨꯝ ꯃꯥꯡꯉ ꯀꯔꯤ ꯀꯔꯥꯏꯋꯥꯏ ꯖꯒꯥꯗ ꯂꯩꯔꯤꯅꯣꯁꯨ ꯈꯪꯗꯦ ꯀꯗꯥꯏ ꯂꯩꯔꯤꯅꯣꯁꯨ ꯈꯪꯗꯦ ꯋꯥ ꯇꯥꯅꯐꯝꯁꯨ ꯂꯩꯇꯦ ꯃꯌꯨꯝ ꯊꯨꯒꯥꯏꯈꯤꯅꯦꯗꯅ ꯃꯌꯨꯝꯗ ꯄꯨꯂꯤꯁ ꯃꯌꯥꯝ ꯄꯨꯁꯤꯜꯂꯒ ꯄꯩꯁꯤꯜꯂꯒ ꯊꯝꯃꯤ ꯄ꯭ꯔꯖꯥ ꯉꯥꯛꯇꯧꯕ ꯄꯨꯂꯤꯁꯇꯨꯅ ꯃꯣꯏ ꯃꯌꯨꯝ ꯑꯣꯏꯅ ꯉꯥꯛꯑꯒ ꯂꯩꯔꯦ ꯈꯣꯠꯂꯦ ꯀꯛꯆꯤꯡꯁꯤ ꯒ꯭ꯌꯥꯟ ꯇꯥꯗꯦ ꯑꯩꯈꯣꯏ ꯁꯤꯒꯤ ꯀꯥꯔꯤꯕ ꯑꯦꯝ ꯑꯦꯜ ꯑꯦ ꯁꯤꯁꯨ ꯃꯑꯣꯡ ꯇꯥꯗꯦ ꯃꯁꯥ ꯃꯁꯥꯒꯤꯗ ꯈꯜꯂꯒ ꯁꯨꯝ ꯂꯩꯔꯦ ꯑꯗꯩ ꯊꯤꯀꯥ ꯇꯧꯔꯣ ꯊꯤꯀꯥ ꯇꯧꯔꯤꯕ ꯄꯣꯠꯁꯤꯁꯨ ꯌꯥꯝꯅ ꯁꯣꯏ ꯃꯥꯅ ꯇꯧꯔꯤ ꯄꯣꯠꯁꯤꯁꯨ ꯃꯥꯅ ꯊꯥꯔꯤꯕ ꯊꯥꯔꯤꯕ ꯀꯩꯅꯣꯁꯤꯗꯤ ꯄꯦꯄꯔ ꯕꯣꯠꯁꯤꯁꯨ ꯃꯌꯨꯝꯗ ꯁꯨꯡꯉꯦ ꯃꯌꯨꯝꯗ ꯁꯨꯡꯉꯒ ꯃꯥꯅ ꯄꯨꯊꯣꯛꯑꯒ ꯊꯥꯔꯦ ꯇꯧꯔꯤ ꯄꯣꯠꯁꯤ ꯃꯁꯥꯗ ꯃꯁꯥꯗꯒꯤ ꯑꯗꯩ ꯃꯤꯅ ꯊꯤꯀꯥ ꯇꯧꯅꯤꯡꯉꯁꯨ ꯃꯉꯣꯟꯗꯒꯤ ꯂꯩꯕ ꯇꯥꯕ ꯄꯦꯄꯔ ꯕꯣꯠꯇꯣ ꯑꯗꯨꯒꯤ ꯐꯤꯕꯝꯗ ꯇꯧꯔꯒ ꯂꯩꯔꯦ ꯑꯗꯨꯕꯨ ꯃꯔꯨꯑꯣꯏꯅ ꯁꯨꯝ ꯍꯥꯏꯔꯕꯗꯗꯤ ꯑꯩꯈꯣꯏꯒꯤ ꯀꯦꯟꯗ꯭ꯔꯁꯤꯗꯗꯤ ꯍꯧꯖꯤꯛ ꯀꯥꯔꯤꯕ ꯑꯣꯖꯥ ꯔꯥꯃꯦ ꯑꯣꯖꯤ ꯔꯥꯃꯦꯗꯨꯒꯤ ꯃꯃꯥꯡꯗ ꯀꯥꯔꯝꯕ ꯑꯣꯖꯥ ꯁꯨꯔꯆꯟꯗ꯭ꯔꯕꯨꯗꯤ ꯇꯨꯔꯤꯖꯝ ꯄ꯭ꯂꯦꯁ ꯌꯥꯝ ꯁꯦꯝꯕꯤꯔꯝꯃꯤ ꯃꯥꯅ ꯑꯩꯈꯣꯏꯒꯤ ꯀꯛꯆꯤꯡꯒꯤ ꯑꯩꯈꯣꯏꯒꯤ ꯒꯥꯔꯗꯦꯟꯒꯥꯏꯗꯅ ꯃꯥꯅ ꯐꯖꯅ ꯁꯦꯝꯕꯤꯔꯝꯃꯤ ꯑꯗꯨꯕꯨ ꯍꯟꯗꯛ ꯀꯥꯔꯤꯕ ꯑꯦꯝ ꯑꯦꯜ ꯑꯦꯁꯤꯅ ꯃꯈꯥ ꯇꯥꯅ ꯑꯃꯨꯛ ꯁꯦꯝꯗꯧꯔꯥ ꯍꯥꯏꯔꯒ ꯍꯧꯖꯤꯛꯇꯤ ꯑꯃꯨꯛ ꯁꯦꯝꯕꯤꯗꯔꯦ ꯅꯥꯄꯤꯒꯤ ꯅꯥꯄꯤ ꯉꯥꯛꯇ ꯉꯥꯏꯔꯦ ꯂꯩ ꯅꯣꯡꯁꯨ ꯏꯪꯊꯤ ꯅꯨꯉꯥꯏꯅ ꯑꯃꯨꯛ ꯁꯦꯕꯥ ꯇꯧꯕꯤꯅꯕ ꯃꯤ ꯊꯝꯗ꯭ꯔꯦ ꯁꯨꯔꯆꯟꯗ꯭ꯔ ꯀꯥꯔꯤ ꯃꯇꯝꯗꯗꯤ ꯆꯧꯀꯤꯗꯥꯔ ꯊꯝꯗꯅ ꯈꯣꯠꯇꯅ ꯂꯩ ꯏꯁꯤꯡ ꯆꯥꯏꯅꯕ ꯈꯣꯠꯅꯕ ꯃꯌꯥꯝ ꯑꯃ ꯊꯝꯕꯤꯔꯒ ꯐꯖꯅ ꯁꯦꯝꯕꯤꯔꯝꯃꯤ ꯑꯗꯩ ꯄꯨꯈ꯭ꯔꯤ ꯑꯆꯧꯕ ꯑꯃꯁꯨ ꯇꯧꯔꯒ ꯉꯥꯒ ꯊꯥꯊꯗꯅ ꯃꯌꯥꯝ ꯌꯦꯡꯐꯝ ꯈꯣꯠꯄꯝ ꯇꯨꯔꯤꯁ ꯄ꯭ꯂꯦꯁ ꯈꯔ ꯁꯥꯕꯤꯔꯝꯃꯤ ꯃꯥꯅ ꯑꯗꯩ ꯀꯛꯆꯤꯡ ꯃꯆꯥꯁꯨ ꯃꯌꯥꯝ ꯑꯃ ꯊꯕꯛ ꯍꯥꯞꯄꯤꯔꯝꯃꯤ ꯃꯥꯅ ꯃꯥꯅ ꯀꯥꯔꯤꯕ ꯃꯇꯝꯗꯗꯤ ꯑꯗꯕꯨ ꯍꯧꯖꯤꯛꯀꯤ ꯑꯦꯝ ꯑꯦꯜ ꯑꯦ ꯁꯤꯗꯤ ꯈꯪꯗꯦ ꯀꯃꯥꯏꯅ ꯇꯧꯔꯤꯅꯣ ꯈꯪꯗꯦ ꯀꯃꯥꯏꯅ ꯇꯧꯗꯣꯏꯅꯣ ꯈꯪꯗꯦ ꯃꯥꯁꯤꯗꯤ ꯈꯪꯗꯦ ꯀꯌꯥ ꯐꯠꯇꯦ ꯍꯥꯏꯇꯥꯔꯦ ꯃꯥꯅ ꯇꯧꯔꯤꯕ ꯊꯕꯛꯁꯤꯡ ꯁꯤ ꯍꯥꯏꯖꯔꯒꯦ